ꯑꯥ ꯀꯔꯤ ꯌꯦꯡꯁꯤꯒꯦ ꯎꯝ ꯂꯥꯛꯑꯦ ꯂꯥꯛꯑꯦ ꯂꯥꯛꯑꯦ ꯃꯌꯥꯝ ꯂꯥꯛꯑꯦ ꯑꯗꯨꯒꯨꯝꯕ ꯃꯈꯟ ꯃꯈꯟ ꯃꯣꯏ ꯍꯟꯗꯛ ꯂꯥꯛꯄꯅꯤ ꯍꯥꯏꯐꯦꯠ ꯌꯦꯡꯉꯨꯀꯣ ꯑꯩ ꯄꯨꯊꯣꯔꯛꯀꯦ ꯑꯁꯤꯗ ꯂꯩꯔꯤꯁꯦ ꯍꯥꯏꯐꯦꯠ ꯌꯦꯡꯉꯨ ꯃꯆꯨ ꯃꯆꯨꯁꯦ ꯀꯩꯅꯣ ꯂꯥꯛꯑꯦ ꯃꯣꯏꯁꯦ ꯍꯟꯗꯛꯁꯦ ꯈꯤꯠꯇꯪ ꯑꯃꯝꯕ ꯃꯑꯣꯡꯗ ꯑꯣꯏꯅ ꯂꯣꯏꯅ ꯂꯥꯛꯑꯦ ꯒ꯭ꯔꯦꯒꯨꯝꯕ ꯑꯗꯒꯤ ꯑꯩꯈꯣꯏꯒꯤ ꯕ꯭ꯔꯥꯎꯟꯒꯨꯝꯕ ꯈꯤꯇꯪ ꯗꯥꯔꯛ ꯑꯣꯏꯕ ꯃꯋꯣꯡꯗ ꯂꯣꯏꯅ ꯂꯥꯛꯑꯦ ꯂꯥꯏꯠ ꯑꯣꯏꯕ ꯄꯥꯝꯃꯤꯔꯥ ꯑꯧ ꯍꯣꯏ ꯉꯍꯥꯛꯇꯪ ꯉꯥꯏꯕꯤꯌꯨꯀꯣ ꯑꯠꯁ ꯁꯥꯔ ꯌꯦꯡꯕꯤꯔꯣ ꯁꯤꯗ ꯂꯩꯔꯦ ꯁꯥꯏꯁꯁꯦ ꯑꯁꯤꯒꯤꯁꯦ ꯀꯩꯅꯣ ꯑꯣꯏꯗꯣꯏꯅꯤ ꯑꯦꯜ ꯑꯣꯏꯗꯣꯏꯅꯤ ꯀꯌꯥꯝ ꯕ꯭ꯔꯣꯁꯦ ꯀꯌꯥꯝ ꯀꯩ ꯀꯩ ꯂꯤꯠꯀꯦ ꯑꯣꯀꯦ ꯑꯣꯀꯦ ꯑꯣꯀꯦ ꯑꯁꯣꯝꯗ ꯆꯪꯕꯤꯔꯣ ꯑꯁꯣꯝꯗ ꯆꯪꯕꯤꯌꯣ ꯌꯦꯡꯕꯤꯌꯨ

ꯑꯗꯨꯗꯤ ꯃꯦꯗꯤꯌꯝ ꯑꯣꯀꯦ ꯑꯣꯀꯦ ꯑꯣꯀꯦ ꯌꯥꯏ ꯌꯥꯏ ꯌꯥꯏ ꯌꯥꯏ ꯌꯥꯏ ꯂꯧꯊꯣꯔꯛꯀꯦ ꯁꯦ ꯁꯤꯗ ꯂꯩꯔꯦ ꯍꯥꯏꯐꯦꯠ ꯇ꯭ꯔꯥꯏ ꯇꯧꯕꯤꯌꯨ ꯌꯦꯡꯕꯤꯌꯨ ꯑꯗꯣ ꯃꯆꯨꯁꯦ ꯃꯆꯨꯗꯣ ꯀꯩꯅꯣ ꯑꯣꯏꯀꯣ ꯑꯗꯨꯒꯤꯗꯣ ꯑꯇꯣꯞꯄꯗ ꯂꯩꯕ꯭ꯔꯥ ꯌꯦꯡꯂꯁꯨ ꯌꯥꯏꯀꯣ ꯅꯪꯅ ꯀꯩꯅꯣ ꯑꯣꯏꯔꯒꯁꯨ

ꯑꯣꯀꯦ ꯑꯣꯀꯦ ꯌꯥꯏꯌꯦ ꯌꯥꯏꯌꯦ ꯀꯩꯁꯨ ꯀꯥꯏꯗꯦ ꯀꯩꯁꯨ ꯀꯥꯏꯗꯦ ꯄ꯭ꯔꯥꯏꯁꯁꯦ ꯍꯧꯖꯤꯛ ꯑꯗꯨ ꯂꯥꯛꯄꯁꯦ ꯂꯤꯁꯤꯡ ꯑꯃꯒ ꯆꯅꯤ ꯆꯍꯨꯝ ꯃꯅ ꯑꯗꯨꯃꯥꯏꯅ ꯑꯩꯈꯣꯏꯅꯗꯤ ꯂꯧꯋꯦ ꯑꯗꯣ ꯑꯩꯅ ꯈꯤꯇꯪ ꯗꯨꯀꯥꯟꯒꯤ ꯑꯣꯏꯅꯁꯨ ꯁꯨ ꯌꯦꯡꯉꯒ ꯑꯩꯒꯤꯁꯨ ꯇꯣꯡꯅꯕ ꯌꯦꯡꯉꯒ ꯂꯤꯁꯤꯡ ꯑꯃ ꯆꯥꯝꯕ꯭ꯔꯤ ꯑꯗꯨꯃꯥꯏꯅ ꯁꯥꯏꯌꯦ ꯍꯣꯏ ꯍꯣꯏ ꯇꯥꯕ ꯍꯣꯏ ꯇꯥꯕ ꯍꯣꯏ ꯇꯥꯕꯁꯦ ꯑꯩꯒꯤꯁꯨ ꯌꯦꯡꯉꯒ ꯍꯥꯏ ꯇꯥꯔꯦ ꯍꯣꯏ ꯐꯔꯦ ꯑꯗꯨꯝ ꯑꯇꯥ ꯑꯀꯣꯟ ꯌꯦꯡꯅꯗꯧꯅꯤꯅ ꯐꯔꯦ ꯂꯨꯄꯥ ꯂꯤꯁꯤꯡ ꯑꯃꯒ ꯆꯍꯨꯝ ꯊꯝꯕꯤꯔꯝꯃꯣ ꯌꯥꯔꯅꯤꯅ ꯑꯁ ꯑꯗꯨꯗꯤ ꯑꯃꯨꯛ ꯍꯣꯏꯁꯦ ꯐꯔꯦꯁꯦ ꯑꯗꯨꯝ ꯄꯤꯊꯣꯛꯑꯝꯃꯣꯁꯦ ꯐꯔꯦ ꯐꯔꯦ ꯌꯦꯠ ꯂꯩ ꯂꯩ ꯂꯩ ꯂꯩ ꯃꯌꯥꯝ ꯂꯩ ꯖꯤꯟꯁꯇ ꯅꯠꯇꯦ ꯑꯩꯈꯣꯏ ꯀꯩꯅꯣ ꯍꯟꯗꯛꯀꯤ ꯑꯗꯨꯝ ꯁ꯭ꯋꯦꯠ ꯖꯣꯒꯔ ꯄꯦꯟꯁ ꯀꯩ ꯀꯩ ꯑꯗꯨꯝ ꯃꯣꯏ ꯁꯦꯠꯄ ꯅꯨꯡꯉꯥꯏꯕ ꯋꯤꯟꯇꯔꯒꯤ ꯀꯩ ꯀꯩ ꯂꯥꯛꯑꯦ ꯑꯣꯀꯦ ꯑꯣꯀꯦ ꯑꯣꯀꯦ ꯁꯤꯜ ꯁꯦ ꯁꯤꯗ ꯂꯩꯔꯦ ꯖꯤꯟꯁꯀꯤ ꯃꯥꯒꯤ ꯑꯅꯧꯕ ꯃꯣꯏ ꯍꯟꯗꯛ ꯈꯔ ꯐ꯭ꯔꯨ ꯐ꯭ꯔꯨ ꯇꯧꯕ ꯁ꯭ꯇ꯭ꯔꯤ ꯇꯛꯇꯕꯤ ꯃꯥꯟꯕꯤꯒꯤ ꯗꯤꯖꯥꯏꯟꯗꯣ ꯂꯥꯛꯑꯦ ꯁꯨꯃꯥꯏꯅ ꯈꯔ ꯑꯗꯒꯤ ꯁ꯭ꯋꯦꯠ ꯄꯦꯟꯁ ꯑꯩꯈꯣꯏꯒꯤ ꯖꯣꯒꯔ ꯑ ꯎꯝ ꯐ꯭ꯔꯣ ꯐ꯭ꯔꯣ ꯂꯥꯎꯕ ꯑꯣꯏꯅ ꯐꯔꯦ ꯐꯔꯦ ꯑꯔꯅꯥꯠ ꯑꯥ ꯋꯦꯁ ꯊꯥꯔꯇꯤꯃꯨꯛ ꯑꯣꯏꯌꯦꯕꯀꯣ ꯂꯩꯅꯤ ꯂꯩꯅꯤ ꯂꯩꯅꯤ ꯁꯤꯗ ꯂꯩꯔꯦ ꯈꯤꯇꯪ ꯑꯁꯤꯅ ꯀꯩꯅꯣ ꯑꯣꯏꯕꯅꯦ ꯃꯆꯨꯗꯤ ꯈꯤꯇꯪ ꯋꯥꯎꯕꯀꯣ ꯑꯣꯀꯦ ꯑꯣꯀꯦ ꯑꯣꯀꯦ ꯑꯣꯀꯦ ꯌꯥꯔꯦ ꯌꯥꯔꯦ ꯐꯔꯦ ꯑꯗꯨꯗꯤ ꯖꯤꯟꯁꯁꯤꯃꯒ ꯖꯦꯀꯦꯠꯁꯤꯃꯒꯀꯣ ꯖꯤꯟꯁꯁꯦ ꯑꯩꯈꯣꯏ ꯑꯁꯤꯗ ꯀꯩꯅꯣꯃꯨꯛ ꯁꯨꯍꯟꯂꯦ ꯂꯨꯄꯥ ꯂꯤꯁꯤꯡ ꯑꯅꯤ ꯃꯌꯥꯃꯨꯛ ꯑꯗꯨꯃꯥꯏꯅ ꯂꯥꯛꯑꯅꯤ ꯖꯤꯟꯁꯇꯗꯤ ꯑꯃꯨꯛ ꯑꯗꯨꯒ ꯖꯦꯀꯦꯠꯁꯤꯒ ꯑꯁꯤꯒꯤ ꯀꯩꯅꯣ ꯐꯔꯦꯅꯦ ꯂꯨꯄꯥ ꯂꯤꯁꯤꯡ ꯑꯍꯨꯝꯒ ꯆ ꯆꯥꯝꯕ꯭ꯔꯤ ꯄꯤꯕꯤꯔꯝꯃꯣꯅꯦ ꯖꯤꯟꯁꯀꯤꯒ ꯄꯥꯔꯒ ꯍꯣꯏ ꯎꯝꯅ ꯐꯔꯦ ꯐꯔꯦ ꯌꯥꯝꯅ ꯅꯨꯡꯉꯥꯏꯖꯔꯦ ꯌꯥꯝꯅ ꯅꯨꯡꯉꯥꯏꯖꯔꯦ ꯃꯊꯪꯁꯨ ꯂꯥꯛꯄꯤꯌꯨ